ꯑꯧ ꯃꯥꯅꯦ ꯃꯥꯅꯦ ꯀꯔꯤ ꯍꯥꯏꯅꯤꯡꯉꯦ ꯂꯩꯔꯦ

ꯀꯔꯤꯔ ꯑꯪ

ꯑꯣ

ꯑꯥ ꯑꯥ ꯑꯥ ꯑꯣ ꯑꯥ ꯍꯣꯏ ꯍꯣꯏ ꯍꯣꯏ ꯑꯗꯣ ꯎꯃꯣꯔꯣꯛꯀꯨꯝꯕꯁꯨ ꯀꯣ ꯒ꯭ꯔꯤꯟꯍꯥꯎꯁ ꯁꯦꯝꯂꯒ ꯎꯃꯣꯔꯣꯛꯀꯨꯝꯕꯁꯨ ꯑꯗꯨꯒ ꯀꯔꯤꯔꯥ ꯑꯣ

ꯑꯣ ꯎ ꯃꯣꯔꯣꯛꯁꯦ ꯒ꯭ꯔꯤꯟꯍꯥꯎꯁꯇ ꯊꯝꯕꯁꯦ ꯌꯥꯝ ꯐꯩ ꯑꯗꯨꯒ ꯊꯥ ꯑꯃꯁꯨ ꯃꯄꯥꯟꯗ ꯑꯗꯨꯝ ꯊꯝꯂꯕꯁꯨ ꯄꯨꯝꯗꯦ ꯑꯗꯨꯒ ꯃꯣꯔꯣꯛꯁꯨ ꯌꯥꯝ ꯁꯥꯏ ꯎꯝ ꯑꯗꯨꯒꯤ ꯎꯃꯣꯔꯣꯛꯁꯦ ꯌꯥꯝ ꯐꯩꯑꯦ ꯑꯗꯨꯒꯨꯝꯕ ꯊꯝꯕꯁꯦ ꯎꯝ ꯑꯗꯨ ꯅꯪꯒꯤ ꯂꯝꯁꯦ ꯆꯥꯎꯕꯅꯤꯅ ꯁꯥꯏꯠ ꯑꯃꯗ ꯑꯗꯨꯝ ꯊꯝꯕꯁꯨ ꯌꯥꯏ ꯑꯗꯨꯒ ꯁꯥꯏꯠ ꯑꯃꯗ ꯑꯗꯨꯃꯥꯏꯅ ꯒ꯭ꯔꯤꯟ ꯍꯥꯎꯁ ꯃꯈꯥꯗ ꯑꯦꯕꯔ ꯒ꯭ꯔꯤꯟꯒꯨꯝꯕꯀꯣ ꯑꯗꯨꯝ ꯊꯝꯂꯕꯗꯤ ꯐꯖꯒꯅꯤ ꯍꯣꯔꯦꯟ ꯀꯣꯟꯅ ꯃꯣꯔꯣꯛ ꯎꯃꯣꯔꯣꯛꯇꯣ ꯃꯨꯟꯕ ꯃꯇꯝꯗ ꯄꯥꯝꯕꯤ ꯑꯦꯕꯔꯒ꯭ꯔꯤꯟ ꯂꯩꯔꯒ ꯊꯝꯕꯁꯦ ꯃꯤ ꯌꯦꯡꯕ ꯌꯥꯝ ꯅꯨꯡꯉꯥꯏꯕꯅꯦ ꯍꯦ ꯍꯣꯏ ꯍꯣꯏ ꯍꯣꯏ ꯍꯣꯏ ꯐꯔꯦ ꯐꯔꯦ ꯎꯝ